ꯃꯤꯌꯥꯝꯅ ꯂꯣꯛꯗꯥꯎꯟ ꯃꯅꯨꯡꯗ ꯃꯣꯕꯥꯏꯜ ꯂꯦꯞꯇꯣꯞ ꯑꯁꯤ ꯍꯦꯟꯅ ꯁꯤꯖꯤꯟꯅꯕ ꯍꯧꯈꯤ ꯑꯣꯟꯂꯥꯏꯟ ꯁ꯭ꯀꯨꯜ ꯅꯠꯇ꯭ꯔꯒ ꯌꯨꯝꯗꯒꯤ ꯊꯕꯛ ꯇꯧꯕꯁꯤꯡꯒꯤ ꯃꯇꯥꯡꯗ ꯑꯩꯅ ꯊꯦꯡꯅꯕ ꯍꯥꯏꯔꯒꯗꯤ ꯃꯃꯥ ꯃꯄꯥꯗ ꯐꯣꯟ ꯂꯩꯌꯣ ꯍꯥꯏꯅ ꯂꯩꯍꯜꯂꯒꯅꯤ ꯑꯇꯥꯡꯕ ꯏꯁꯃꯥꯔꯠ ꯐꯣꯟ ꯂꯩꯍꯜꯂꯅꯤ ꯁꯣꯝꯗ ꯑꯣꯟꯂꯥꯏꯟ ꯀ꯭ꯂꯥꯁꯅ ꯌꯥꯎꯔꯔꯣꯏ ꯐꯤꯂꯝ ꯌꯦꯡꯕ ꯃꯣꯕꯥꯏꯜ ꯒꯦꯝ ꯁꯥꯟꯅꯗꯅ ꯑꯣꯟꯂꯥꯏꯟ ꯀ꯭ꯂꯥꯁ ꯇꯧꯕꯒꯤ ꯐꯣꯟ ꯑꯗꯨꯒꯤ ꯀꯥꯟꯅꯕꯗꯨ ꯂꯧꯕꯒꯤ ꯃꯍꯨꯠꯇ ꯑꯇꯣꯞꯄ ꯒꯦꯝ ꯐꯤꯂꯝ ꯌꯦꯡꯕꯗ ꯁꯤꯖꯤꯟꯅꯕ ꯀꯌꯥ ꯑꯃ ꯊꯦꯡꯈꯤ ꯑꯩꯗꯤ ꯑꯣꯟꯂꯥꯏꯟ ꯀ꯭ꯂꯥꯁ ꯇꯧꯕ ꯑꯁꯤ ꯑꯩꯒꯤ ꯃꯣꯠꯇꯗꯤ ꯄꯥꯝꯗꯦ ꯑꯉꯥꯡ ꯃꯥꯡꯕ꯭ꯔꯥ ꯍꯥꯏꯅ ꯈꯜꯂꯤ